ꯁꯤꯒꯤ ꯃꯇꯥꯡꯁꯦ ꯁꯤꯒꯤ ꯀꯣꯏꯁꯟꯁꯦ ꯌꯥꯝ ꯐꯖꯩ ꯍꯥꯏꯗꯤ ꯄꯣꯂꯤꯇꯤꯀꯦꯜ ꯑꯦꯠꯚꯥꯟꯇꯦꯖ ꯂꯧꯕ꯭ꯔꯥ ꯍꯥꯏꯕ ꯃꯇꯝꯁꯤꯗ ꯄꯣꯂꯤꯇꯤꯀꯦꯜ ꯑꯦꯠꯚꯥꯟꯇꯦꯖ ꯈꯛꯇꯗꯅꯤ ꯄꯣꯂꯣꯇꯤꯛꯁ ꯁꯤꯖꯤꯟꯅꯔꯤꯁꯦ ꯀꯩꯁꯨ ꯍꯥꯏꯅꯤꯡꯉꯥꯏ ꯂꯩꯇꯦ ꯁꯤꯗ ꯍꯧꯖꯤꯛ ꯊꯣꯛꯏꯕ ꯖꯦ ꯑꯦꯟ ꯌꯨꯗ ꯀꯩꯗ ꯊꯣꯛꯏꯕ ꯗꯦꯜꯂꯤꯗ ꯇꯧꯔꯤꯕ ꯑꯩꯈꯣꯏ ꯃꯅꯤꯄꯨꯔꯗꯇꯁꯨ ꯌꯦꯡꯉꯨ ꯍꯧꯖꯤꯛ ꯍꯧꯖꯤꯛ ꯕꯔꯅꯤꯡ ꯏꯁꯨ ꯑꯣꯏꯔꯤꯁꯦ ꯁꯤ ꯀꯔꯤꯝꯇ ꯅꯠꯇꯦ ꯄꯣꯂꯤꯇꯤꯛꯁꯅꯤ ꯄꯣꯂꯤꯇꯤꯛꯁꯁꯤꯅ ꯑꯦꯠꯚꯥꯟꯇꯦꯖ ꯂꯧꯔꯒ ꯔꯤꯂꯤꯖꯟ ꯁꯦꯀꯦꯟꯂꯤ ꯔꯤꯂꯤꯖꯟꯁꯤꯗ ꯃꯣꯏꯅ ꯕꯦꯖ ꯇꯧꯔꯒ ꯄꯣꯂꯤꯇꯤꯛꯁꯁꯤ ꯁꯥꯟꯅꯩ ꯏꯟꯗꯤꯌꯥꯗꯗꯤ ꯏꯟꯗꯤꯌꯥꯗꯗꯤ ꯑꯩꯈꯣꯏ ꯁꯨꯃꯥꯏꯅ ꯁꯥꯟꯅꯩ ꯏꯟꯗꯤꯌꯥꯗꯇ ꯅꯠꯇ꯭ꯔꯒꯁꯨ ꯃꯅꯤꯄꯨꯔꯗꯇꯁꯨ ꯄꯣꯂꯤꯇꯤꯛꯁꯁꯤꯅ ꯇꯧꯔꯒ ꯁꯥꯟꯅꯩ ꯁꯤ ꯍꯥꯏꯔꯒ ꯊꯝꯃꯒꯦ